ꯑꯩꯅ ꯄꯤꯖꯥ ꯁꯦꯟꯇꯔꯗꯒꯤ ꯄꯤꯖꯥ ꯑꯃ ꯗꯦꯂꯤꯕꯔꯤ ꯇꯧꯅꯕꯒꯤꯗꯃꯛꯇ ꯀꯣꯜ ꯇꯧꯋꯦ ꯀꯣꯜ ꯇꯧꯔꯛꯏꯕ ꯃꯤꯡ ꯁꯨꯜꯇꯅꯥ ꯀꯣꯠ ꯅꯝꯕꯔ ꯁꯕꯦꯟ ꯅꯥꯏꯟ ꯐꯥꯏꯕ ꯋꯥꯟ ꯐꯣꯔ ꯑꯥꯏꯠ ꯑꯦꯗ꯭ꯔꯦꯁ ꯁꯉꯥꯏꯌꯨꯝꯐꯝ ꯄꯥꯠ ꯋꯥꯟ ꯅꯨꯡꯐꯧ ꯃꯃꯥꯡ ꯂꯩꯀꯥꯏ ꯄꯤꯖꯥ ꯑꯁꯤ ꯗꯦꯂꯤꯕꯔ ꯇꯧꯔꯛꯄꯗ ꯃꯇꯝ ꯆꯥꯅ ꯇꯧꯔꯛꯏ ꯑꯃꯁꯨꯡ ꯃꯥꯒꯤ ꯀ꯭ꯋꯥꯂꯤꯇꯤ ꯑꯗꯨ ꯌꯥꯝꯅ ꯍꯥꯎꯋꯤ ꯑꯃꯁꯨꯡ ꯃꯍꯥꯎ ꯂꯩ ꯆꯥꯕꯗ ꯌꯥꯝꯅ ꯍꯥꯏꯖꯤꯟ ꯑꯣꯏ ꯑꯃꯁꯨꯡ ꯃꯈꯣꯏꯒꯤ ꯄꯤꯖꯥ ꯑꯗꯨ ꯌꯥꯝꯅ ꯃꯍꯥꯎ ꯂꯩ